ꯑꯍꯥꯟꯕꯗ ꯇꯦꯟ ꯗꯤꯁꯦꯝꯕꯔ ꯇꯨ ꯊꯥꯎꯖꯟ ꯇ꯭ꯋꯦꯟꯇꯤ ꯇꯨ ꯑꯅꯤ ꯁꯨꯕꯗ ꯐꯥꯏꯚ ꯑꯥꯒꯁ ꯇꯨ ꯊꯥꯎꯖꯟ ꯁꯚꯦꯟꯇꯤꯟ ꯑꯍꯨꯝ ꯁꯨꯕꯗ ꯇ꯭ꯋꯦꯟꯇꯤ ꯐꯥꯏꯚ ꯖꯨꯂꯥꯏ ꯇꯨ ꯊꯥꯎꯖꯟ ꯇ꯭ꯋꯦꯜꯕ ꯃꯔꯤ ꯁꯨꯕꯗ ꯑꯩꯇꯤꯟ ꯐꯦꯕꯋꯥꯔꯤ ꯇꯨ ꯊꯥꯎꯖꯟ ꯇꯦꯟ ꯃꯪꯉꯥ ꯁꯨꯕꯗ ꯇ꯭ꯋꯦꯟꯇꯤ ꯁꯤꯛꯁ ꯖꯅꯋꯥꯔꯤ ꯇꯨ ꯊꯥꯎꯖꯟ ꯁꯤꯛꯁ